ꯃꯔꯨꯑꯣꯏꯅ ꯄꯥꯎꯆꯦ ꯃꯌꯥꯝꯅ ꯇꯥꯟꯅꯔꯤꯕ ꯄꯥꯎꯆꯦ ꯑꯁꯤꯗꯤ ꯈꯕꯔꯗ ꯍꯥꯏꯔꯒ ꯍꯨꯏꯌꯦꯟ ꯂꯟꯄꯥꯎ ꯌꯥꯀꯥꯏꯔꯣꯜ ꯄꯣꯛꯅꯐꯝ ꯑꯁꯤꯅꯤ ꯍꯥꯏ ꯇꯥꯔꯦ ꯑꯗꯨꯒ ꯇꯤꯚꯤ ꯆꯦꯅꯦꯜꯁꯤꯅ ꯑꯥꯏ ꯑꯦꯁ ꯇꯤꯚꯤ ꯏꯝꯄꯦꯛ ꯇꯤꯚꯤ ꯇꯣꯝ ꯇꯣꯝ ꯇꯤꯚꯤ ꯑꯁꯤꯅꯤ ꯑꯗ ꯑꯩꯅ ꯈ꯭ꯋꯥꯏꯗꯒꯤ ꯄꯥꯝꯕ ꯑꯩꯈꯣꯏ ꯏꯃꯨꯡꯅꯁꯨ ꯑꯩꯈꯣꯏ ꯏꯃꯨꯡꯅ ꯈ꯭ꯋꯥꯏꯗꯒꯤ ꯍꯣꯏ ꯆꯥꯎꯅ ꯄꯥꯝꯅ ꯌꯦꯡꯉꯤꯕꯁꯤꯅ ꯑꯩꯈꯣꯏ ꯑꯩꯈꯣꯏ ꯏꯝꯄꯦꯛꯁꯦ